ꯁꯤ ꯍꯣꯇꯦꯜ ꯂꯤꯂꯤ ꯅꯠꯇ꯭ꯔꯥ ꯑꯩꯒꯤ ꯃꯤꯡ ꯅꯣꯡꯃꯥꯏꯊꯑꯦꯝ ꯀꯨꯟꯖꯦꯁꯣꯔꯤ ꯀꯧꯏ ꯑꯩꯒꯤ ꯂꯩꯐꯝꯅ ꯌꯨꯝꯅꯥꯝ ꯂꯩꯀꯥꯏ ꯗꯤꯄꯥ ꯄꯔꯦꯡꯗꯒꯤꯅꯤ ꯃꯃꯥꯡꯗꯁꯨ ꯅꯣꯏꯒꯤ ꯍꯣꯇꯦꯜꯗꯒꯤ ꯑꯩꯒꯤ ꯏꯃꯥꯟꯅꯕꯤ ꯄꯥꯔꯇꯤꯒꯤꯗ ꯑꯩꯅ ꯆꯤꯀꯟ ꯁꯨꯞ ꯑꯣꯗꯔ ꯇꯧꯖꯕꯅꯦ ꯑꯗꯨꯗ ꯁꯣꯝꯅ ꯄꯤꯕꯤꯔꯛꯄ ꯃꯇꯝꯗ ꯄꯂꯥꯁꯇꯤꯛꯇ ꯍꯥꯞꯄꯛꯄꯗꯒꯤ ꯑꯩꯒꯤ ꯁꯨꯞꯇꯣ ꯏꯪ ꯏꯪꯅ ꯂꯥꯛꯑꯦ ꯍꯟꯗꯛꯇꯤ ꯈꯔ ꯁꯥꯅ ꯁꯥꯅꯕ ꯀꯨꯏꯅ ꯊꯝꯕ ꯌꯥꯅꯕ ꯏꯁꯇꯤꯜꯒꯨꯝꯕꯗ ꯍꯥꯞꯄꯤꯔꯒ ꯑꯦꯂꯨꯃꯤꯅꯤꯌꯝ ꯐꯣꯏꯜꯒꯨꯝꯕꯅ ꯑꯣꯏꯅ ꯍꯥꯞꯄꯤꯔꯒ ꯄꯤꯕꯤꯔꯛꯎ